ꯋꯥꯟ ꯐꯦꯕꯋꯥꯔꯤ ꯅꯥꯏꯇꯤꯟ ꯑꯦꯠꯇꯤ ꯅꯥꯏꯟ ꯇ꯭ꯋꯦꯟꯇꯤ ꯅꯥꯏꯟ ꯑꯦꯄ꯭ꯔꯤꯜ ꯅꯥꯏꯇꯤꯟ ꯑꯩꯠꯇꯤ ꯑꯩꯠ ꯊ꯭ꯔꯤ ꯃꯥꯔꯁ ꯅꯥꯏꯇꯤꯟ ꯑꯩꯠꯇꯤ ꯅꯥꯏꯟ ꯊꯥꯔꯇꯤꯟ ꯖꯨꯟ ꯇꯨ ꯊꯥꯎꯖꯟ ꯊ꯭ꯔꯤ ꯋꯥꯟ ꯖꯨꯂꯥꯏ ꯇꯨ ꯊꯥꯎꯖꯟ ꯑꯩꯠꯇꯤꯟ